ꯁꯥꯟꯅ ꯈꯣꯠꯅꯕꯅ ꯅꯍꯥꯔꯣꯜ ꯑꯣꯏꯕꯁꯤꯡꯗ ꯀꯥꯟꯅꯕ ꯀꯌꯥ ꯑꯃꯔꯣꯝ ꯄꯤꯔꯤ ꯍꯥꯏꯕꯗꯤ ꯏꯃꯥꯟꯅꯕ ꯀꯌꯥ ꯑꯃꯔꯣꯝ ꯀꯌꯥ ꯑꯃꯔꯣꯝ ꯂꯣꯏꯅꯗꯨꯅ ꯁꯥꯟꯅꯕ ꯐꯪꯉꯤ ꯑꯃꯁꯨꯡ ꯑꯩꯈꯣꯏꯅ ꯆꯠꯄ ꯐꯪꯗꯕ ꯂꯝ ꯀꯌꯥ ꯑꯃꯔꯣꯝꯁꯨ ꯆꯠꯄ ꯐꯪꯉꯤ ꯑꯃꯁꯨꯡ ꯃꯤꯌꯥꯝꯒꯤ ꯃꯃꯥꯡꯗ ꯄꯔꯐꯣꯔꯃꯦꯟꯁ ꯀꯌꯥ ꯑꯃꯔꯣꯝ ꯄꯤꯕꯒꯤ ꯈꯨꯗꯣꯡ ꯆꯥꯕ ꯑꯗꯨꯁꯨ ꯐꯪꯉꯤ ꯑꯗꯨꯒ ꯗꯤꯁꯤꯄ꯭ꯂꯤꯟ ꯑꯃꯁꯨꯡ ꯑꯍꯟꯁꯤꯡ ꯑꯍꯟꯁꯤꯡꯒ ꯅꯨꯡꯁꯤ ꯆꯥꯟꯅꯅ ꯂꯩꯃꯤꯟꯅꯕ ꯗ ꯃꯇꯦꯡ ꯌꯥꯝꯅ ꯑꯣꯏ ꯍꯛꯆꯥꯡ ꯐꯅ ꯂꯩꯕꯗꯁꯨ ꯁꯥꯟꯅ ꯈꯣꯠꯅꯕꯅ ꯁꯥꯟꯅ ꯈꯣꯠꯅꯕꯅ ꯌꯥꯝꯅ ꯃꯇꯦꯡ ꯄꯥꯡꯉꯤ